ꯂꯣꯛꯗꯥꯎꯟ ꯃꯇꯝꯗꯗꯤ ꯌꯨꯝꯗꯒꯤ ꯃꯄꯥꯟ ꯊꯣꯛꯄ ꯌꯥꯗ꯭ꯔꯕꯅꯤꯅ ꯊꯣꯡꯅꯤꯡꯕ ꯃꯈꯜ ꯃꯊꯦꯜ ꯀꯌꯥꯒꯤ ꯍꯤꯟꯖꯥꯡ ꯃꯊꯦꯜ ꯀꯌꯥ ꯑꯃ ꯊꯣꯡꯈꯤ ꯍꯥꯏꯔꯤꯕ ꯊꯣꯡꯈꯤꯕꯁꯤꯡ ꯑꯗꯨꯒꯤ ꯃꯔꯛꯇ ꯈꯦꯔ ꯃꯛꯇ ꯍꯥꯏꯔꯁꯨ ꯃꯈꯜ ꯑꯅꯤ ꯊꯣꯛꯅ ꯍꯦꯛꯇ ꯇꯧꯏ ꯆꯍꯥꯎ ꯈꯦꯔ ꯍꯧꯕ ꯑꯗꯒꯤ ꯆꯥ ꯑꯗꯒꯤ ꯄꯅꯤꯔ ꯊꯣꯡꯕ ꯑꯅꯧ ꯑꯅꯧꯕ ꯃꯈꯜ ꯃꯊꯦꯜ ꯀꯌꯥꯒꯤ ꯇ꯭ꯔꯥꯏꯁꯨ ꯇꯧꯈꯤ ꯑꯩꯈꯣꯏꯒꯤ ꯆꯤꯀꯜ ꯆꯧꯃꯤꯟ ꯍꯧꯕ ꯑꯗꯒꯤ ꯇꯟ ꯇꯟꯃꯛꯇ ꯍꯥꯏꯔꯁꯨ ꯑꯩꯈꯣꯏ ꯄꯨꯔꯤꯒꯨꯝꯕ ꯄꯔꯥꯊꯥꯒꯨꯝꯕ ꯍꯧꯗꯨꯅ ꯁꯦꯝ ꯁꯥꯈꯤ